ꯂꯧ ꯂꯤꯡꯕ ꯃꯇꯝꯗꯗꯤ ꯅꯣꯡꯆꯨꯕ ꯗꯔꯀꯥꯔ ꯂꯩꯌꯦ ꯅꯣꯡ ꯆꯨꯗ꯭ꯔꯗꯤ ꯂꯧ ꯂꯤꯡꯕꯁꯨ ꯌꯥꯗꯕ ꯑꯃꯨꯛꯀ ꯅꯣꯡ ꯆꯨꯔꯗꯤ ꯐꯧ ꯊꯣꯛꯄ ꯃꯇꯥꯡꯗ ꯀꯟꯅ ꯅꯣꯡ ꯆꯨꯔꯗꯤ ꯑꯃꯨꯛꯀ ꯐꯧꯁꯦ ꯂꯣꯏꯅꯃꯛ ꯇꯥꯔꯒ ꯂꯧꯁꯦ ꯑꯃꯨꯛꯀ ꯐꯠꯇꯕ ꯂꯩꯌꯦ ꯑꯗꯨꯅ ꯅꯣꯡ ꯆꯨꯕ ꯆꯨꯗꯕ ꯑꯁꯤ ꯌꯥꯝ ꯗꯔꯀꯥꯔ ꯂꯩꯌꯦ